ꯑꯥ ꯍꯜꯂꯣ ꯑꯩꯈꯣꯏ ꯇꯨꯔꯤꯁ ꯒꯥꯏꯗ ꯑꯣꯏꯕꯤꯕ ꯅꯠꯇ꯭ꯔꯣ ꯑꯥ ꯑꯩ ꯏꯝꯐꯥꯜꯗ ꯂꯥꯛꯀꯦꯅ ꯇꯧꯕꯀꯣ ꯑꯗꯣ ꯑꯩꯈꯣꯏꯒꯤ ꯑꯩꯈꯣꯏꯒꯤ ꯐꯤꯁꯤꯕꯨ ꯀꯃꯥꯏ ꯇꯧꯒꯦ ꯍꯦꯛꯇ ꯗꯤꯇꯦꯜꯁ ꯑꯣꯏꯅ ꯑꯝꯇ ꯍꯥꯏꯕꯤꯔꯛꯑꯣꯅꯦ

ꯑꯥ ꯑꯥ ꯄꯨꯂꯞ ꯑꯣꯏꯅ ꯌꯥꯎꯔꯗꯕꯅꯦ ꯑꯗꯨꯅ ꯑꯩꯈꯣꯏꯒꯤ ꯑꯩ ꯍꯞꯇꯥ ꯑꯃ ꯂꯩꯒꯗꯕꯅꯤ

ꯑꯥ ꯑꯩꯈꯣꯏꯒꯤ ꯗꯤꯁꯀꯥꯎꯟ ꯒꯨꯝꯕ ꯂꯩꯇ꯭ꯔꯣ ꯍꯣꯏ ꯍꯣꯏ ꯍꯣꯏ ꯌꯥꯏ ꯌꯥꯏ ꯑꯣ ꯑꯗꯨ ꯑꯩꯈꯣꯏꯒꯤ ꯂꯝ ꯀꯣꯏꯊꯣꯛ ꯀꯣꯏꯁꯤꯟꯒꯤꯗꯤ ꯑꯦꯛꯁꯇ꯭ꯔꯥ ꯆꯥꯔ꯭ꯖ ꯀꯨꯝꯕ ꯂꯧꯒꯗꯕ ꯀꯃꯥꯏ ꯇꯧꯕꯅꯣ ꯑꯣꯀꯦ ꯑꯣꯀꯦ

ꯌꯥꯅꯤ ꯌꯥꯅꯤ ꯁꯥꯔꯅ ꯍꯥꯏꯔꯤꯗꯨꯁꯨ ꯑꯗꯨꯗꯤ ꯁꯥꯔ ꯑꯩ ꯉꯥꯏꯍꯥꯛ ꯂꯩꯔꯒ ꯀꯣꯜ ꯇꯧꯔꯛꯑꯒ ꯍꯣꯔꯦꯟ ꯑꯀꯨꯞꯄ ꯃꯔꯣꯟꯗ ꯑꯃꯨꯛ ꯁꯥꯟꯅꯔꯁꯦ

ꯑꯣꯀꯦ ꯑꯣꯀꯦ ꯊꯦꯡ ꯀ꯭ꯌꯨ ꯊꯦꯡ ꯀ꯭ꯌꯨ